ꯆꯥ ꯑꯃꯒ ꯀꯩꯅꯣ ꯅꯨꯗꯜ ꯑꯃꯒ ꯆꯥꯔꯒꯗꯤ ꯌꯥꯔꯦ ꯏꯪꯗꯝꯊꯥꯒꯤꯗꯤ

ꯏꯪꯗꯝꯊꯥꯗꯗꯤ ꯍꯥꯏꯗꯤ ꯏꯃꯥꯟꯅꯕ ꯃꯄꯥꯟꯗ ꯂꯥꯏꯔꯤꯛ ꯇꯝꯈꯤꯕꯁꯤꯡꯁꯦ ꯏꯪꯗꯝꯊꯥꯗ ꯑꯅꯝꯕꯅ ꯂꯣꯏꯅ ꯊꯣꯛꯅꯔꯛꯑꯦ ꯏꯪꯗꯝꯊꯥꯒꯤꯗꯤ ꯍꯥꯏꯗꯤ ꯃꯣꯏꯒꯤ ꯍꯣꯂꯤꯗꯦ ꯊꯥꯕꯅꯤꯅ ꯏꯪꯗꯝꯊꯥꯗ ꯑꯗꯨꯝ ꯄꯨꯟꯕ ꯐꯪꯉꯦ ꯏꯃꯥꯟꯅꯕꯁꯤꯡꯗꯣ